ꯎꯝ ꯍꯜꯂꯣ

ꯍꯜꯂꯣ ꯑꯣ ꯍꯣꯏ ꯇꯥꯏꯌꯦ ꯍꯣꯏ ꯍꯣꯏ ꯍꯣꯏ

ꯎꯝ ꯀꯔꯤꯒꯤꯔ ꯀꯣ ꯑꯣ ꯎꯝ ꯐꯪꯒꯅꯤ ꯂꯩꯌꯦ ꯎꯝ ꯐꯣꯔꯇꯤ ꯐꯥꯏꯕ ꯐꯣꯔꯇꯤ ꯐꯥꯏꯕ ꯊꯥꯎꯖꯟꯒꯨꯝꯕ ꯇꯥꯒꯅꯤ ꯑꯗꯨꯒ ꯍꯧꯖꯤꯛ ꯀꯥꯟꯗꯨ ꯄꯣꯠꯅ ꯎ ꯐꯪꯕ ꯋꯥꯕꯒꯤꯀꯣ ꯑꯗꯨꯒ ꯀ꯭ꯋꯥꯂꯤꯇꯤꯁꯨ ꯐꯕ ꯑꯗꯨꯒ ꯃꯣꯏꯒꯤ ꯃꯗꯨ ꯌꯥꯃ ꯐꯩꯌꯦ ꯎꯅꯤꯡꯊꯧꯅꯦ ꯍꯣꯏ ꯎꯝ ꯁꯣꯐꯥꯗꯤ ꯎꯝ ꯁꯣꯐꯥꯗꯤ ꯀ꯭ꯋꯥꯂꯤꯇꯤ ꯌꯥꯝ ꯂꯩꯌꯦ ꯑꯗꯨꯒ ꯅꯪꯅ ꯎꯝ ꯃꯃꯟꯗꯣ ꯄꯥꯝꯕꯗꯨ ꯆꯨꯁ ꯇꯧꯕꯁꯨ ꯌꯥꯏꯌꯦ ꯎꯝ ꯎꯝ

ꯇꯨꯝꯐꯝꯗꯤ ꯐꯣꯜꯗꯦꯕꯜꯗꯨ ꯑꯣꯏꯔꯗꯤ ꯎꯝ ꯑꯗꯨ ꯑꯣꯏꯔꯗꯤ ꯎꯝ ꯊꯥꯔꯇꯤ ꯊꯥꯎꯖꯟꯃꯨꯛ ꯀꯥꯒꯅꯤ ꯑꯗꯨꯅ ꯒꯦꯁ ꯇꯦꯕꯜꯒꯨꯝꯕꯁꯨ ꯂꯩ ꯄꯥꯝꯕ꯭ꯔ ꯄꯥꯝꯗꯦ

ꯎꯝ ꯎꯝ ꯑꯍꯣꯡꯕꯁꯨ ꯂꯩꯌꯦ ꯂꯩꯕꯗꯤ

ꯆꯨꯝꯃꯦ ꯍꯣꯏ

ꯍꯣꯏ ꯀ꯭ꯋꯥꯂꯤꯇꯤꯗꯤ ꯑꯐꯕ ꯌꯥꯝ ꯂꯩꯌꯦ ꯑꯦꯕꯔꯦꯁ ꯑꯃꯁꯨ ꯂꯩ ꯑꯗꯨ ꯅꯪꯅ ꯃꯇꯝ ꯁꯪꯕꯗ ꯂꯥꯛꯂꯒ ꯌꯦꯡꯉꯣ ꯑꯦ ꯍꯣꯏ ꯍꯣꯏ ꯗꯤꯁꯀꯥꯎꯟ ꯄꯤꯅꯤꯗ

ꯎꯝ ꯑꯦ ꯐꯔꯦ ꯑꯗꯨ ꯅꯪ ꯂꯥꯛꯑꯣ ꯃꯇꯝꯁꯦ ꯁꯪꯕꯗ ꯂꯥꯛꯂꯒ ꯋꯥꯔꯤ ꯁꯥꯟꯅꯁꯦ ꯄꯣꯠꯇꯣ ꯅꯨꯃꯤꯠꯇꯒꯤ ꯑ ꯑꯦ ꯆꯣ ꯅꯨꯡꯉꯥꯏꯅ ꯂꯩꯌꯨ ꯆꯣ ꯎꯝ